ꯍꯂꯣ ꯁꯤꯁꯦ ꯆꯨꯔꯆꯥꯟꯄꯨꯔꯒꯤ ꯕꯖꯥꯔ ꯃꯅꯥꯛꯇ ꯂꯩꯕ ꯑꯩꯈꯣꯏꯒꯤ ꯁꯥꯔꯚꯤꯁ ꯁꯣꯞ ꯑꯃꯒꯤ ꯁꯥꯏꯀꯜꯒꯤ ꯍꯥꯏ ꯇꯥꯔꯦꯅꯦꯀꯣ ꯑꯗꯨꯒꯤ ꯗꯨꯀꯥꯟꯒꯤ ꯃꯄꯨ ꯑꯣꯏꯕꯤꯔꯕ꯭ꯔꯥ ꯀꯅꯥ ꯑꯣꯏꯕꯤꯔꯝꯅꯣ ꯑꯥ ꯗꯨꯀꯥꯟꯗꯨꯒꯤ ꯃꯦꯅꯦꯖꯔ ꯃꯦꯅꯦꯖꯔ ꯑꯣꯏꯗꯣꯏꯔꯥ ꯅꯠꯇ꯭ꯔꯒ ꯀꯔꯝꯕ ꯑꯣꯏꯗꯣꯏꯅꯣ

ꯑꯥ ꯑꯣ ꯑꯗꯨ ꯒ꯭ꯌꯥꯔ ꯌꯥꯎꯕ ꯁꯥꯏꯀꯟ ꯂꯩꯕ꯭ꯔꯥ ꯅꯠꯇ꯭ꯔꯒ ꯀꯃꯥꯏꯅ ꯇꯧꯒꯦ ꯒ꯭ꯌꯥꯔ ꯌꯥꯎꯕ ꯃꯈꯟ ꯃꯈꯟꯁꯦ ꯒ꯭ꯌꯥꯔ ꯌꯥꯎꯗꯕꯤ ꯀꯔꯤ ꯀꯔꯤ ꯂꯩꯒꯦ ꯑꯥ ꯑꯣ ꯍꯣꯏ ꯍꯣꯏ ꯑꯗꯨ ꯀꯩꯒꯨꯝꯕ ꯑꯣ ꯑꯣ ꯍꯣꯏ ꯍꯣꯏ ꯑꯗꯨꯁꯨ ꯅꯨꯡꯉꯥꯏꯔꯦ ꯑꯗꯨ ꯑꯩꯈꯣꯏ ꯁꯥꯏꯀꯜ ꯑꯃꯅꯦ ꯁꯥꯏꯀꯜ ꯑꯃ ꯑꯗꯣꯝꯗꯒꯤ ꯂꯩꯔꯦꯅ ꯈꯜꯂꯣ ꯑꯗꯨ ꯁꯥꯏꯀꯜ ꯂꯩꯔꯀꯥꯟꯗ ꯍꯌꯦꯡ ꯃꯥꯒꯤ ꯌꯥꯔꯛꯇ ꯈꯣꯠꯂꯛꯇꯕ ꯑꯩꯈꯣꯏ ꯆꯦꯟꯒꯨꯝꯕ ꯀꯩꯒꯨꯝꯕ ꯁꯨꯒꯨꯝꯕꯁꯤ ꯌꯥꯔꯛꯇꯕ ꯀꯣꯝꯃꯛꯄ ꯈꯣꯠꯄ ꯑꯗꯨꯒꯨꯝꯕ ꯂꯥꯛꯄ ꯃꯇꯝꯗ ꯑꯩꯈꯣꯏꯒꯤ ꯀꯥꯏꯗ ꯁꯦꯝꯍꯜꯂꯨꯅꯤ ꯑꯗꯨꯅ ꯅꯣꯏꯗ ꯗꯨꯀꯥꯟꯗ ꯂꯩꯔꯒ ꯁꯥꯔꯚꯤꯁ ꯁꯨꯒꯨꯝꯕꯒꯤꯁꯨ ꯑꯗꯨꯝ ꯁꯦꯝꯍꯟꯕ ꯌꯥꯒꯗ꯭ꯔꯥ ꯁꯤꯒꯨꯝꯕꯒꯤ ꯁꯥꯔꯚꯤꯁ ꯂꯩꯕ꯭ꯔꯥ ꯅꯠꯇ꯭ꯔꯒꯅ ꯃꯁꯤꯒꯤ ꯑꯩꯈꯣꯏꯒꯤ ꯁꯥꯔꯚꯤꯁ ꯇꯧ ꯃꯇꯝꯗ ꯆꯥꯔꯖ ꯀꯌꯥꯝ ꯍꯥꯏꯗꯤ ꯀꯃꯝ ꯑꯩꯈꯣꯏꯗ ꯈꯨꯗꯣꯡꯆꯥꯕꯁꯤ ꯄꯤꯒꯦ ꯍꯥꯏꯕꯗꯨ ꯑꯝꯇꯪ ꯈꯪꯖꯅꯤꯡꯉꯤ ꯀꯃꯥꯏ ꯇꯧꯒꯦ ꯁꯤꯒꯤ ꯁꯥꯔꯚꯤꯁꯁꯤꯒꯤ ꯃꯇꯥꯡꯁꯤꯗ ꯂꯩꯒꯗ꯭ꯔꯥ ꯂꯩꯔꯣꯏꯗ꯭ꯔꯥ ꯍꯥꯏꯕꯗꯨ ꯑꯝꯇ ꯈꯪꯖꯅꯤꯡꯉꯤ ꯍꯥꯏꯕꯤꯌꯨꯅꯦ ꯑꯣ ꯑꯣ ꯑꯥ ꯍꯣꯏ ꯑꯗꯨ ꯌꯥꯝ ꯅꯨꯡꯉꯥꯏꯖꯔꯦꯅꯦ ꯑꯗꯨꯒꯤ ꯁꯦꯝꯕꯒꯤ ꯑꯣꯏ ꯇꯥꯔꯒꯗꯤ ꯑꯗꯨ ꯁꯥꯏꯀꯟꯁꯦ ꯑꯩꯈꯣꯏ ꯌꯥꯔꯗꯤ ꯑꯩꯈꯣꯏ ꯂꯧꯕ ꯄꯥꯝꯃꯦꯅꯦ ꯌꯥꯔꯗꯤ ꯁꯥꯏꯀꯟꯁꯤ ꯑꯝꯇꯪ ꯑꯉꯥꯡꯒꯤ ꯂꯧꯕ ꯄꯥꯝꯃꯦ ꯑꯗꯣ ꯌꯥꯔꯛꯇ ꯈꯣꯠꯂꯛꯇꯕ ꯑꯩꯈꯣꯏ ꯁꯥꯏꯀꯟꯁꯦ ꯂꯣꯏꯅ ꯐꯤꯠ ꯑꯣꯏꯅ ꯄꯥꯜꯂ ꯊꯝꯃꯕ꯭ꯔꯥ ꯅꯠꯇ꯭ꯔꯒꯅ ꯑꯩꯈꯣꯏꯅ ꯂꯧꯒꯦ ꯍꯥꯏꯔꯀꯥꯟꯗ ꯃꯥꯒꯤ ꯄꯥꯔꯠ ꯈꯩꯁꯦ ꯆꯟꯈꯠꯂꯒ ꯁꯦꯠ ꯑꯣꯏꯅ ꯍꯧꯖꯤꯛ ꯆꯜꯂꯒ ꯄꯤꯕꯤꯔꯛꯇꯧꯔꯤꯔꯥ ꯀꯃꯥꯏꯅ ꯇꯧꯗꯣꯏꯅꯣ ꯑꯥ ꯑꯣ ꯍꯣꯏ ꯌꯥꯝ ꯑꯥ ꯑꯥ ꯌꯥꯝ ꯅꯨꯡꯉꯥꯏꯔꯦꯅꯦ ꯑꯗꯨꯗꯤ ꯑꯩ ꯌꯥꯔꯗꯤ ꯑꯩ ꯂꯥꯛꯑꯒꯦ ꯑꯗꯨꯒ ꯁꯥꯏꯀꯟꯗꯣ ꯑꯝꯇꯪ ꯂꯧꯖꯔꯒꯦ ꯑꯗꯨꯗꯨꯒ ꯌꯥꯔꯗꯤ ꯑꯣꯖꯥ ꯈꯣꯏꯅ ꯑꯩꯈꯣꯏ ꯁꯥꯔꯚꯤꯁꯀꯤꯁꯨ ꯈꯔ ꯂꯩꯔ ꯃꯇꯨꯡꯗ ꯈꯔ ꯇꯧꯅꯉꯥꯏꯗꯃꯛꯇ ꯄꯨꯔꯛꯆꯒꯦ ꯑꯗꯨꯒꯤꯁꯨ ꯈꯨꯗꯣꯡꯆꯥꯕ ꯄꯤꯕꯤꯌꯨꯅꯦ ꯑꯣꯖꯥ ꯈꯣꯏꯅ ꯍꯣꯏ ꯂꯥꯛꯄꯗꯕꯨꯗꯤ ꯃꯅꯥ ꯃꯊꯨꯝꯗꯤ ꯑꯗꯨꯝ ꯌꯥꯎꯔꯛꯑꯅꯤ ꯑꯗꯨ ꯃꯅꯥꯁꯤ ꯑꯗꯨꯝ ꯈꯔ ꯆꯧꯔꯥꯛꯄ ꯑꯗꯨꯝ ꯄꯥꯏꯔ ꯂꯥꯛꯑꯒꯦ ꯄꯩꯁꯥꯁꯦ ꯑꯗꯣ ꯑꯗꯣ ꯑꯩꯈꯣꯏꯁꯤ ꯄꯣꯠꯇꯨꯒꯤ ꯃꯇꯨꯡꯏꯟꯅ ꯄ꯭ꯔꯥꯏꯁꯇꯨꯗꯤ ꯂꯩꯔꯅꯦꯕꯀꯣ ꯑꯗꯨꯅ ꯂꯥꯛꯑꯒ ꯉꯥꯡꯅꯔꯁꯦꯕ ꯑꯗꯨꯗꯤ ꯑꯣ ꯍꯣꯏ ꯍꯣꯏ ꯐꯔꯦ ꯐꯔꯦ ꯑꯗꯨ ꯊꯝꯖꯔꯒꯦ ꯑꯗꯨ ꯂꯥꯛꯑꯒ ꯋꯥꯔꯤ ꯁꯥꯟꯅꯔꯁꯤ ꯑꯥ